ꯑꯥ ꯃꯥꯅꯦ ꯀꯔꯤ ꯍꯥꯏꯕꯤꯒꯗꯕ

ꯑꯥ ꯃꯦꯝ ꯁꯨꯃꯥꯏꯅ ꯇꯧꯕꯅꯦ ꯉꯁꯤꯁꯦ ꯋꯦꯗꯔ ꯈꯤꯇꯪ ꯐꯠꯇꯕꯁꯤꯅ ꯃꯔꯝ ꯑꯣꯏꯔꯒ ꯈꯤꯇꯪ ꯗꯤꯂꯦ ꯑꯣꯏꯈ꯭ꯔꯦ ꯑꯗꯨ ꯋꯥꯔꯁꯨ ꯋꯥꯅ ꯉꯥꯏꯍꯥꯛꯇꯪ ꯉꯥꯏꯕꯤꯔꯣ ꯄꯨꯡꯈꯥꯏ ꯑꯃꯒꯤ ꯃꯅꯨꯡꯗ ꯑꯩꯈꯣꯏꯒꯤ ꯐ꯭ꯂꯥꯏꯠꯁꯤ ꯑꯗꯨꯝ ꯀꯪꯁꯤꯟꯖꯅꯕ ꯇꯧꯔꯒꯦ ꯍꯣꯏ ꯍꯣꯏ ꯍꯣꯏ